ꯍꯜꯂꯣ ꯍꯜꯂꯣ ꯍꯜꯂꯣ ꯇꯥꯕ꯭ꯔꯣ ꯇꯥꯕ꯭ꯔꯣ ꯑꯣ ꯑꯩꯁꯦ ꯏꯆꯥꯅꯨꯄꯤ ꯆꯥꯛꯀꯧꯕꯒꯤ ꯄꯣꯠ ꯆꯩ ꯑꯦꯟꯁꯥꯡ ꯅꯥꯄꯤ ꯈꯤꯇ ꯂꯩꯒꯦ ꯂꯥꯛꯄꯅꯦꯕꯀꯣ ꯑꯥ ꯑꯗꯨ ꯀꯔꯤ ꯀꯔꯤ ꯄꯣꯠ ꯂꯩꯒꯦ ꯅꯪꯉꯣꯟꯗ ꯂꯣꯏꯅ ꯑꯥ ꯑꯦꯟꯁꯥꯡ ꯅꯥꯄꯤ ꯂꯣꯏꯅ ꯁꯨꯅ ꯑꯣ ꯑꯥ ꯆꯥꯛꯀꯧꯕꯒꯤꯅꯦ ꯑꯗꯨꯗꯤ ꯌꯣꯡꯆꯥꯛꯀꯨꯝꯕ ꯑꯥꯜꯂꯨ ꯌꯣꯡꯆꯥꯛ ꯃꯔꯣꯏ ꯃꯄꯥꯡ ꯑꯗꯒꯤ ꯅꯪꯒꯤꯁꯦ ꯉꯥꯁꯨ ꯌꯥꯎꯏ ꯉꯥꯁꯨ ꯈꯔ ꯂꯩꯒꯦ ꯑꯥ ꯑꯗꯒꯤ ꯆꯥꯛꯀꯧꯕꯗ ꯆꯥꯕ ꯌꯥꯕ ꯂꯩꯗꯅ ꯃꯣꯔꯣꯛꯁꯨ ꯌꯥꯎꯕ ꯎꯏ ꯑꯣ ꯃꯣꯔꯣꯛꯁꯨ ꯌꯥꯎꯕ ꯎꯏꯅꯦ ꯑꯥ

ꯑꯥ ꯑꯥ ꯑꯥ

ꯑꯣ ꯂꯣꯏꯅꯃꯛ ꯑꯗꯨꯗꯤ ꯅꯪꯒꯤꯁꯤꯗ ꯂꯣꯏꯅ ꯐꯪꯉꯦꯅꯦ ꯆꯥꯛꯀꯧꯕ ꯑꯃꯗ ꯆꯪꯕ ꯌꯥꯕ ꯄꯣꯠꯇꯤ ꯅꯪ ꯂꯣꯏꯅ ꯂꯩꯔꯦꯕ ꯅꯪꯉꯣꯟꯗ ꯑꯣ ꯑꯗꯨꯗꯤ ꯅꯪꯉꯣꯟꯗꯒꯤ ꯑꯣꯏꯅ ꯂꯩꯔꯒꯦ ꯃꯤ ꯑꯇꯣꯞꯄꯗꯒꯤ ꯑꯃꯐꯥꯎ ꯌꯦꯡꯉꯔꯣꯏꯀꯣ ꯑꯗ ꯃꯈꯟ ꯁꯨꯅ ꯂꯩꯔꯕꯅꯤꯅ ꯅꯪꯉꯣꯟꯗꯒꯤ ꯑꯣꯏꯅ ꯂꯩꯔꯒꯦꯀꯣ ꯀꯔꯤ ꯍꯥꯏꯕ ꯅꯪꯅ ꯍꯥꯏꯕꯗꯣ ꯑꯃꯨꯛ ꯍꯥꯏꯔꯛꯑꯣ ꯇꯥꯗ꯭ꯔꯦ ꯑꯗꯨꯗꯤ ꯅꯪꯉꯣꯟꯗ ꯂꯩꯕ ꯄꯣꯠꯁꯤꯡꯗꯣ ꯇꯥꯕ꯭ꯔꯥ ꯀꯩꯅꯣ ꯇꯧꯋꯣ ꯑꯩꯈꯣꯏ ꯌꯨꯝꯗ ꯊꯤꯜꯂꯛꯑꯣ ꯑꯩꯗꯤ ꯑꯍꯜ ꯑꯣꯏꯔꯃꯤꯅ ꯆꯠꯄ ꯈꯣꯠꯄꯁꯨ ꯈꯔ ꯋꯥꯔꯦꯕꯀꯣ

ꯉꯥꯗꯣ ꯀꯔꯤ ꯀꯔꯤ ꯉꯥꯅꯣ ꯒ꯭ꯔꯥꯁꯀꯞ ꯔꯧ ꯂꯣꯏꯅ ꯌꯥꯎꯕ꯭ꯔꯥ ꯑꯥ ꯑꯗꯨꯗꯤ ꯒ꯭ꯔꯥꯁꯀꯞꯇꯣ ꯃꯣꯟ ꯑꯅꯤꯒꯨꯝꯕ ꯂꯧꯒꯦ ꯑꯗꯣ ꯃꯃꯟ ꯀꯌꯥ ꯁꯥꯗꯣꯏꯅꯣ ꯑꯣ ꯑꯗꯨꯗꯤ ꯀꯦ ꯖꯤꯗ ꯆꯅꯤꯌꯥꯡꯈꯩ ꯁꯥꯔꯗꯤ ꯃꯣꯟ ꯑꯅꯤꯗꯗꯤ ꯄꯩꯁꯥꯗꯣ ꯐꯅ ꯌꯥꯝꯃꯦ ꯑꯗꯨꯅ ꯅꯪꯅꯅꯦ ꯁꯣꯏꯗꯅꯕꯀꯣ ꯈꯔ ꯊꯤꯜꯍꯜꯂꯛꯎꯀꯣ ꯑꯣ ꯁꯦꯝꯃꯒ ꯊꯤꯜꯂꯛꯄꯗꯤ ꯌꯥꯒꯗ꯭ꯔꯥ ꯑꯣ ꯑꯗꯣ ꯅꯪ ꯁꯣꯏꯗꯅꯕ ꯇꯧꯔꯛꯎꯀꯣ ꯑꯗꯨꯗꯒꯤ ꯀꯌꯥꯝ ꯂꯧꯗꯣꯏꯕ ꯑꯁꯦꯝꯃꯟꯗꯤ ꯉꯥ ꯑꯁꯦꯝꯃꯟ ꯀꯌꯥ ꯂꯧꯗꯣꯏꯅꯣ ꯑꯣ ꯑꯣ ꯁꯤꯗ ꯂꯥꯛꯄꯒꯤꯗꯤ ꯄꯩꯁꯥ ꯀꯌꯥ ꯂꯧꯗꯧꯕ ꯑꯣ ꯆꯍꯨꯝ ꯆꯥꯝꯔꯤ ꯑꯣꯏꯔꯁꯨꯀꯣ ꯅꯪ ꯁꯣꯏꯗꯅꯕ ꯇꯧꯔꯛꯎꯀꯣ ꯑꯥꯜꯂꯨꯅ ꯀꯦ ꯖꯤꯗ ꯀꯌꯥ ꯌꯣꯜꯂꯤ

ꯑꯣ ꯑꯣ ꯑꯅꯧꯕꯗꯣ ꯀꯦ ꯖꯤ ꯀꯨꯟꯒꯨꯝꯕ ꯑꯣꯏꯍꯜꯂꯣ ꯑꯗꯒꯤ ꯑꯔꯤꯕꯗꯨ ꯀꯦ ꯖꯤ ꯃꯉꯥꯒꯨꯝꯕ ꯑꯣꯏꯍꯜꯂꯣ ꯃꯗꯨꯅ ꯑꯩꯅ ꯆꯥꯅꯕ ꯑꯣꯏꯒꯦꯅꯦ ꯑꯣ

ꯍꯥꯞꯄꯣ ꯀꯦ ꯖꯤ ꯑꯅꯤꯒꯨꯝꯕ ꯍꯥꯞꯄꯣ ꯃꯣꯔꯣꯛꯇꯣ ꯑꯆꯥꯔꯒꯤꯗꯣ ꯑꯣ ꯊꯥꯎꯒꯨꯝꯕꯗꯤ ꯂꯩꯕ꯭ꯔꯣ ꯊꯥꯎ ꯑꯆꯥꯊꯥꯎ ꯂꯩꯌꯦ ꯑꯥ ꯕꯠꯇꯟꯗ ꯍꯥꯟꯕꯗꯣ ꯑꯗꯨ ꯑꯣꯏꯅ ꯇꯧꯔꯛꯑꯣ ꯊꯥꯎꯗꯣ ꯕꯠꯇꯟ ꯇꯔꯥꯒꯨꯝꯕ ꯍꯥꯄꯛꯑꯣꯅꯦ

ꯍꯩ ꯑꯩꯈꯣꯏꯒꯤ ꯍꯩꯒꯥꯗꯤ ꯐꯪꯒꯗ꯭ꯔꯥ ꯅꯪꯗꯣ

ꯑꯗꯣ ꯃꯪꯒꯦ ꯑꯣꯏꯅ ꯇꯧꯔꯛꯑꯣ ꯍꯩꯗꯣ ꯈꯔ ꯌꯥꯝ ꯎꯝ ꯎꯝ ꯎꯝ ꯀꯤꯂꯣ ꯑꯅꯤꯒꯨꯝꯕ ꯍꯥꯄꯛꯑꯣ ꯃꯪꯒꯦꯗꯣ ꯀꯤꯂꯣ ꯑꯅꯤꯒꯨꯝꯕ ꯍꯥꯄꯛꯑꯣꯀꯣ

ꯉꯥꯗꯣ ꯅꯪꯒꯤꯗꯨꯕꯨ ꯁꯔꯦꯡꯗꯤ ꯐꯪꯒꯗ꯭ꯔꯣ ꯑꯥ ꯁꯔꯦꯡꯁꯨ ꯐꯪꯕ ꯑꯣ ꯁꯔꯦꯡꯗꯣ ꯍꯣꯏꯅꯦꯍꯦ ꯆꯥꯛꯀꯧꯕꯒꯤꯗꯤ ꯀꯤꯂꯣ ꯑꯅꯤꯒꯨꯝꯕ ꯍꯥꯄꯛꯑꯣ ꯀꯤꯂꯣ ꯑꯅꯤꯗꯪ ꯁꯔꯦꯡꯗꯨꯗꯤ ꯀꯦ ꯖꯤꯗ ꯀꯌꯥ ꯌꯣꯜꯂꯤ

ꯑꯣ ꯐꯩ ꯐꯩ ꯑꯗꯨꯗꯤ ꯑꯗꯨꯗꯤ ꯀꯩꯅꯣ ꯀꯩꯅꯣ ꯑꯣꯏꯔꯗꯤ ꯀꯨꯟ ꯄꯤꯔꯛꯎꯅ

ꯀꯦ ꯖꯤ ꯀꯨꯟ ꯍꯥꯄꯛꯑꯣ ꯑꯥ ꯑꯣ ꯑꯗꯨꯗꯒꯤꯅꯦ ꯁꯔꯦꯡꯗꯣ ꯁꯦꯝꯃꯣ ꯁꯦꯝꯃꯛꯑꯣ